ꯍꯜꯂꯣ ꯇꯣꯝꯕ ꯀꯦꯞ ꯁꯥꯔꯕꯤꯁ ꯑꯣꯏꯕꯤꯔꯕ꯭ꯔꯥ ꯂꯥꯛꯏꯕ ꯁꯟꯗꯦ ꯅꯨꯃꯤꯠ ꯑꯁꯤꯗ ꯒꯥꯔꯤ ꯑꯃꯨꯛꯇ ꯋꯥꯏꯖꯒꯦ ꯇꯧꯕꯅꯤ ꯀꯤꯂꯣꯃꯤꯇꯔꯗ ꯀꯌꯥ ꯑꯣꯏꯕꯅꯣ ꯋꯥꯟ ꯗꯦꯗꯅ ꯀꯌꯥ ꯑꯣꯏꯕꯅꯣ ꯍꯥꯏꯕꯗꯨ ꯈꯪꯅꯤꯡꯉꯤ ꯐꯣꯟꯗ ꯇꯧꯕꯤꯔꯛꯎ